ꯍꯂꯣ ꯀꯩꯗꯧꯔꯤꯒꯦ ꯑꯣ ꯍꯌꯦꯡꯗꯤꯅꯦ ꯑꯌꯨꯛ ꯉꯟꯅ ꯋꯥꯀꯤꯡ ꯆꯠꯂꯨꯁꯦ ꯎꯝ ꯑꯣ ꯄꯨꯡꯗꯣ ꯍꯣꯏ ꯃꯔꯤ ꯃꯔꯤ ꯃꯈꯥꯏ ꯑꯗꯨꯋꯥꯏꯗ ꯎꯅꯁꯦ ꯑꯧ ꯑꯗꯣ ꯃꯐꯝꯗꯤ ꯆꯤꯡꯃꯩꯔꯣꯡꯒꯤ ꯆꯤꯡꯗ ꯑꯣꯏꯅ ꯀꯥꯔꯨꯁꯦ ꯑꯗꯨꯝ ꯆꯤꯡꯈꯣꯡꯗꯨꯗ ꯑꯗꯨꯝ ꯎꯅꯁꯤ ꯀꯩꯅꯣ ꯑꯧ ꯐꯣꯟ ꯇꯧꯔ ꯄꯥꯎ ꯐꯥꯎꯅꯁꯦꯕ ꯎꯝ ꯂꯝꯕꯤꯒ ꯌꯥꯝ ꯅꯨꯡꯉꯥꯏꯕꯅꯦ ꯑꯧ ꯑꯥ ꯃꯇꯣꯟꯐꯥꯎ ꯀꯣꯏꯂꯥꯁ ꯁꯦꯝꯕꯅꯤ ꯎꯝ ꯎꯝ ꯑꯧ ꯂꯥꯛꯑꯣ ꯑꯗꯨꯝ ꯑꯧ ꯑꯧ ꯍꯣꯏ ꯍꯣꯏ ꯎꯝ ꯍꯥꯏꯔꯛꯀꯦ ꯍꯥꯏꯔꯛꯀꯦ ꯑꯧ ꯇꯧꯔꯛꯀꯦ ꯃꯤꯁ ꯀꯣꯟ ꯑꯃꯃꯝ ꯇꯧꯅꯔ ꯂꯣꯏꯔꯦ ꯑꯧ ꯍꯣꯏ ꯍꯣꯏ ꯑꯧ ꯑꯧ ꯉꯥꯏꯔꯝꯃꯒꯦ ꯑꯩ ꯉꯥꯏꯔꯝꯃꯒꯦ ꯑꯪ ꯑꯧ ꯑꯧ ꯑꯪ ꯆꯤꯡꯈꯣꯡꯗ ꯊꯅꯝꯃꯦꯗꯅ ꯑꯗꯨꯒ ꯈꯔ ꯁꯥꯡꯅ ꯑꯗꯨꯝ ꯀꯥꯔꯨꯔꯒ ꯑ ꯑꯗꯨꯃꯥꯏ ꯀꯨꯝꯊꯔꯛꯄꯅ ꯐꯔꯦꯕ ꯎꯝ ꯑꯣ ꯑꯩꯅꯦ ꯆꯤꯡꯃꯩꯔꯣꯡꯒꯤ ꯈꯣꯡꯅꯥꯡ ꯀꯥꯔꯛ ꯑꯗꯨꯋꯥꯏ ꯂꯩꯌꯦ ꯈꯣꯡꯅꯥꯡ ꯀꯥꯔꯛꯇꯣ ꯑꯗꯨꯗꯅꯦ ꯑꯧ ꯑꯧ ꯑꯗꯨꯗ ꯂꯩꯌꯦꯕ ꯑꯗꯨ ꯉꯥꯏꯍꯥꯛ ꯎꯝ ꯑꯧ ꯈꯔ ꯊꯧꯖꯟꯁꯦ ꯈꯔ ꯊꯧꯖꯜꯂꯒꯅꯦ ꯌꯨꯝ ꯃꯣꯏ ꯒꯥꯔꯤ ꯊꯝꯐꯝ ꯂꯩꯕꯅꯦꯕ ꯑꯗꯨꯗ ꯊꯝꯃꯁꯦ ꯑꯧ ꯑꯗꯨꯃꯥꯏ ꯇꯧꯔꯁꯤ ꯍꯣꯏ ꯍꯣꯏ ꯍꯣꯏ ꯑꯥ ꯆꯤꯡꯈꯣꯡꯗꯨꯗ ꯈꯔ ꯆꯪꯁꯜꯂꯒ ꯃꯌꯥꯝꯒꯤ ꯑꯉꯥꯡ ꯇꯨꯏꯁꯟ ꯇꯝꯐꯝ ꯑꯃ ꯌꯨꯝ ꯑꯃ ꯂꯩꯌꯦ ꯑꯗꯨ ꯃꯣꯏꯗ ꯍꯥꯏꯔꯝꯃꯒ ꯆꯪꯉꯒ ꯃꯣꯏꯗ ꯍꯥꯏꯔꯝꯃ ꯊꯃꯝꯃ ꯂꯣꯏꯔꯦ ꯎꯝ ꯀꯔꯤ ꯀꯔꯤ ꯀꯔꯤ ꯑꯣꯖꯥꯗꯨꯏ ꯃꯃꯤꯡꯗꯨꯕꯨ ꯀꯥꯎꯈꯔꯦꯅꯦ ꯑꯩꯕꯣ ꯃꯣꯏꯒꯤ ꯇꯨꯏꯁꯟ ꯁꯦꯟꯇꯔꯗꯨꯗ ꯆꯠꯂꯒ ꯈꯪꯉꯅꯤ ꯏꯕꯥꯅꯤ ꯑꯗꯨꯝ ꯆꯠꯂꯁꯤ ꯆꯠꯁꯜꯂꯁꯤ ꯑꯣ ꯑꯩꯁꯨ ꯂꯥꯛꯑꯒꯦꯕ ꯏꯕꯥꯅꯤ ꯎꯅꯔꯅꯤ ꯎꯅꯔꯦꯗꯅ ꯑꯗꯨꯝ ꯏꯕꯥꯅꯤ ꯑꯗꯨꯝ ꯎꯅꯔꯒ ꯎꯝ ꯎꯝ ꯑꯗꯨꯝ ꯂꯥꯛꯑꯒꯦ ꯎꯝ ꯍꯣ ꯍꯣ ꯍꯣꯏ ꯑ ꯑꯣ ꯁꯤꯗꯅꯦ ꯁꯤꯗ ꯑꯉꯥꯡ ꯇꯨꯏꯁꯟ ꯃꯌꯥꯝ ꯇꯝꯃꯤꯁꯤꯒꯤ ꯌꯨꯝꯁꯤꯗ ꯊꯃꯝꯃꯁꯦꯕ ꯑꯧ ꯑꯗꯨ ꯃꯇꯦꯛ ꯑꯩꯈꯣꯏ ꯀꯩꯁꯨ ꯑꯥ ꯇꯥꯟꯅ ꯀꯥꯕ ꯉꯝꯃꯣꯏꯕ ꯎꯝ ꯃꯇꯦꯛ ꯑꯃ ꯋꯥꯀꯤꯡ ꯑꯣꯏ ꯀꯩꯑꯣꯏ ꯆꯠꯂꯨꯔꯅꯤ ꯑꯗꯨꯒ ꯍꯜꯂꯒ ꯂꯣꯏꯔꯦ ꯎꯝ ꯑꯧ ꯍꯣꯏ ꯍꯣꯏ ꯍꯛꯆꯤꯛ ꯌꯥꯝ ꯂꯥꯡꯕꯅꯦ ꯎꯝ ꯎꯝ ꯈꯪꯗꯦꯅꯦ ꯀꯔꯤ ꯃꯃꯤꯡ ꯀꯧꯕꯅꯣ ꯑꯩꯁꯨ ꯊꯦꯡꯕꯨꯗꯤ ꯑꯗꯨꯝ ꯊꯦꯡꯅꯩꯌꯦꯕꯨ ꯁꯤꯒꯤ ꯑꯦꯔꯤꯌꯥꯁꯤꯅ ꯀꯔꯤꯅꯣ ꯀꯔꯤꯅꯣ ꯍꯥꯏꯕꯗꯨ ꯀꯌꯥ ꯃꯨꯟꯅ ꯈꯪꯗꯦꯕ ꯑꯧ ꯆꯠꯄꯨꯗꯤ ꯑꯗꯨꯝ ꯆꯠꯂꯦ